ꯑꯩꯒꯤꯅ ꯑꯩꯅ ꯄꯣꯠꯁꯛ ꯑꯃ ꯑꯣꯗꯔ ꯇꯧꯈꯤꯕ ꯃꯇꯝꯗ ꯑꯩꯕꯨ ꯌꯥꯝ ꯋꯥꯈꯜ ꯅꯨꯡꯉꯥꯏꯍꯟꯗꯕ ꯑꯃ ꯄꯣꯛꯑꯦ ꯑꯗꯨꯗꯤ ꯅꯣꯡꯃ ꯑꯃ ꯑꯩꯅ ꯍꯩꯁ ꯑꯦꯟ ꯑꯦꯝꯒꯤ ꯃꯈꯣꯏꯒꯤ ꯄꯦꯁꯇꯨꯗ ꯆꯪꯉꯒ ꯑꯩꯅ ꯏꯁꯀ꯭ꯔꯣꯜ ꯗꯥꯎꯟ ꯑꯗꯨꯝ ꯇꯧꯕ ꯃꯇꯝꯗ ꯗ꯭ꯔꯦꯁ ꯀꯥꯃꯦꯁ ꯃꯌꯥꯝ ꯐꯖꯕ ꯎꯔꯝꯈꯤꯌꯦ ꯀꯂꯔꯁꯦ ꯄꯤꯡꯛ ꯃꯆꯨꯗ ꯑꯣꯏꯔꯒ ꯋꯥꯏꯠꯅ ꯏꯁꯇ꯭ꯔꯥꯏꯞ ꯆꯠꯂꯒ ꯑꯩꯅ ꯎꯕ ꯃꯇꯝꯗ ꯑꯨꯗꯒ ꯑꯗꯨ ꯅꯨꯄꯤꯗꯨꯅ ꯑꯦꯗꯚꯔꯇꯥꯏꯁ ꯇꯧꯈꯤꯕ ꯃꯇꯝꯗ ꯃꯥꯁꯤ ꯌꯥꯝ ꯄꯛꯆꯩꯌꯦ ꯑꯗꯨꯒ ꯃꯗꯨ ꯅꯨꯄꯤꯗꯨ ꯎꯔꯒ ꯑꯗꯨ ꯅꯨꯄꯤ ꯑꯦꯗꯚꯔꯇꯥꯏꯁ ꯇꯧꯕ ꯅꯨꯄꯤꯗꯨꯁꯨ ꯀꯣꯔꯤꯌꯥꯟ ꯃꯆꯥ ꯑꯣꯏꯕ ꯑꯗꯨꯒꯤ ꯑꯩꯈꯣꯏ ꯅꯣꯔꯠ ꯏꯁ ꯑꯩꯈꯣꯏꯒ ꯃꯥꯟꯅꯕ ꯁꯛꯁꯦ ꯃꯥꯟꯅꯕꯅꯤꯅ ꯑꯣ ꯑꯩꯈꯣꯏꯁꯨ ꯍꯥꯞꯂꯗꯤ ꯄꯛꯆꯒꯅꯤꯀꯣ ꯍꯥꯏꯅ ꯑꯩꯅ ꯈꯜꯂꯒ ꯑꯩꯅ ꯄꯣꯠꯁꯛ ꯑꯗꯣ ꯑꯣꯗꯔ ꯇꯧꯈꯤꯕꯅꯤ ꯑꯗꯨꯕꯨ ꯑꯣꯗꯔ ꯇꯧꯔꯛꯄ ꯃꯇꯝꯗ ꯌꯧꯔꯛꯈ꯭ꯔꯦ ꯍꯧꯖꯤꯛꯇꯤ ꯑꯩꯅ ꯄꯣꯠ ꯑꯣꯗꯔ ꯇꯧꯕꯁꯦ ꯑꯗꯨꯒ ꯌꯧꯔꯛꯂꯒ ꯑꯩꯅ ꯌꯦꯡꯕ ꯃꯇꯝꯗ ꯑꯩꯕꯨ ꯌꯥꯝ ꯋꯥꯈꯜꯗ ꯅꯨꯡꯉꯥꯏꯇꯕ ꯐꯥꯎꯋꯦ ꯃꯔꯝꯗꯤ ꯑꯩꯅ ꯐꯣꯇꯣꯗꯨꯗ ꯌꯦꯡꯕꯗꯨꯒ ꯃꯈꯣꯏꯅ ꯑꯦꯗꯚꯔꯇꯥꯏꯁ ꯇꯧꯔꯒ ꯌꯦꯡꯕꯗꯨꯒ ꯍꯥꯞꯂꯛꯄꯗꯨꯒ ꯑꯩꯈꯣꯏ ꯑꯩꯉꯣꯟꯗ ꯄꯤꯔꯛꯄ ꯄꯨꯊꯣꯔꯛꯄꯤꯕꯗꯨ ꯎꯔꯒ ꯌꯥꯝ ꯈꯦꯠꯅꯕꯗꯨ ꯎꯔꯒ ꯑꯩ ꯊꯝꯃꯣꯏ ꯌꯥꯝ ꯁꯣꯛꯈꯤꯌꯦꯀꯣ ꯅꯨꯡꯉꯥꯏꯕꯁꯨ ꯅꯨꯡꯉꯥꯏꯕ ꯐꯪꯗꯦ ꯑꯗꯨꯅ ꯑꯩꯒꯤ ꯄꯨꯟꯁꯤꯗ ꯑꯩꯅ ꯄꯣꯠꯁꯤ ꯑꯃꯨꯛ ꯂꯩꯕ ꯃꯇꯝꯗ ꯑꯗꯨꯒꯤ ꯍꯩꯁ ꯑꯦꯟ ꯑꯦꯝꯒꯤ ꯄ꯭ꯔꯗꯛ ꯑꯩꯅ ꯂꯩꯕꯃꯨꯛ ꯊꯝꯃꯣꯏꯗ ꯁꯣꯛꯄꯁꯦ ꯂꯩꯇꯦ ꯌꯥꯝ ꯋꯥꯈꯜ ꯅꯨꯡꯉꯥꯏꯇꯦ ꯄꯩꯁꯥꯁꯨ ꯌꯥꯝ ꯆꯪꯅ ꯂꯩꯈꯤꯝꯅꯦ ꯊ꯭ꯔꯤ ꯊꯥꯎꯖꯟ ꯑꯩꯠ ꯍꯟꯗ꯭ꯔꯦꯠꯇꯥꯅ ꯑꯩꯅ ꯂꯩꯔꯒ ꯑꯩꯅ ꯑꯗꯨ ꯄꯨꯔꯛꯂꯝꯗꯥꯏꯗ ꯍꯥꯞꯅꯤꯡꯕꯅ ꯌꯥꯝ ꯈꯣꯏꯔꯥꯡꯉꯝꯃꯦ ꯈꯣꯏꯔꯥꯡꯉꯝꯕꯗꯣ ꯑꯗꯨ ꯑꯣꯗꯔ ꯇꯧꯔꯛꯂꯒ ꯊꯨꯡꯉꯛꯇꯦ ꯍꯥꯏꯕ ꯃꯇꯝꯗ ꯄꯨꯔꯥ ꯑꯩꯉꯣꯟꯗ ꯂꯥꯏꯛ ꯀꯔꯤꯒꯤꯗꯃꯛꯇ ꯑꯁꯨꯃꯥꯏꯅ ꯇꯧꯕ꯭ꯔꯥꯀꯣ ꯍꯥꯏꯅ ꯑꯩꯕꯨ ꯌꯥꯝ ꯋꯥꯈꯜ ꯅꯨꯡꯉꯥꯏꯍꯟꯗꯕꯁꯦ ꯄꯣꯛꯑꯦ ꯑꯗꯨꯅ ꯅꯨꯡꯉꯥꯏꯁꯨ ꯅꯨꯡꯉꯥꯏꯇꯦ ꯍꯧꯖꯤꯛ ꯐꯥꯎꯁꯨ ꯀꯥꯎꯖꯗ꯭ꯔꯤ ꯑꯗꯨꯒꯁꯨ ꯑꯗꯨꯒ ꯑꯅꯤꯔꯛ ꯍꯟꯅ ꯍꯩꯁ ꯑꯦꯟ ꯑꯦꯝꯒꯤ ꯃꯈꯣꯏꯒꯤ ꯄꯦꯁꯇꯒꯤ ꯑꯩꯅ ꯑꯣꯗꯔ ꯇꯧꯒꯦ ꯍꯥꯏꯅꯁꯨ ꯈꯟꯁꯨ ꯈꯟꯗ꯭ꯔꯦ ꯇꯣꯛꯁꯨ ꯇꯣꯛꯈ꯭ꯔꯦ ꯌꯦꯡꯁꯨ ꯌꯦꯡꯗ꯭ꯔꯦ ꯑꯗꯨꯛꯀꯤ ꯃꯇꯤꯛ ꯃꯈꯣꯏꯒꯤ ꯄ꯭ꯔꯗꯛꯁꯦ ꯌꯥꯝ ꯁꯥꯊꯤꯅ ꯐꯖꯗꯦ ꯁꯥꯊꯤꯅ ꯐꯖꯗꯕ ꯍꯥꯏꯕꯁꯦ ꯀ꯭ꯋꯥꯂꯤꯇꯤꯁꯨ ꯌꯥꯝ ꯊꯤꯌꯦ ꯀ꯭ꯋꯥꯂꯤꯇꯤ ꯊꯤꯕ ꯑꯩꯅ ꯄꯤꯡꯛ ꯃꯆꯨꯒ ꯋꯥꯏꯠ ꯃꯆꯨꯒꯤ ꯏꯁꯇ꯭ꯔꯥꯏꯞ ꯆꯠꯄꯁꯦ ꯄꯥꯝꯃꯒ ꯑꯩꯅ ꯂꯩꯈꯤꯕ ꯃꯇꯝꯗ ꯃꯈꯣꯏꯅ ꯄꯨꯔꯛꯄ ꯃꯇꯝꯗꯗꯤ ꯕꯦꯕꯤ ꯄꯤꯡꯛ ꯑꯗꯨꯒ ꯋꯥꯏꯠꯁꯨ ꯅꯠꯇꯕꯤꯗ ꯑꯣꯐ ꯋꯥꯏꯠ ꯍꯥꯏꯅ ꯄꯨꯔꯛꯑꯦꯕ ꯑꯗꯨꯒ ꯀꯃꯥꯏꯅ ꯑꯩꯈꯣꯏꯅ ꯑꯗꯨꯗꯣ ꯍꯥꯞꯄꯣ ꯍꯥꯏꯅ ꯑꯩꯈꯣꯏꯅ ꯈꯟꯕ ꯑꯗꯨꯒ ꯃꯈꯣꯏꯅ ꯑꯦꯗꯚꯔꯇꯥꯏꯁ ꯇꯧꯕꯒꯤ ꯃꯇꯨꯡꯏꯟꯅ ꯀꯁꯇꯃꯔ ꯑꯩꯈꯣꯏꯕꯨ ꯐꯨꯜꯐꯤꯜ ꯇꯧꯍꯟꯕꯤꯕ ꯉꯝꯗ꯭ꯔꯗꯤ ꯌꯥꯝ ꯅꯨꯡꯉꯥꯏꯒꯅꯤ ꯍꯥꯏꯅ ꯑꯩꯗꯤ ꯍꯩꯁ ꯑꯦꯟ ꯑꯦꯝꯒꯤ ꯄꯦꯁꯇ ꯆꯪꯉꯒ ꯑꯩꯗꯤ ꯐꯤꯠꯕꯦꯛꯁꯨ ꯄꯤꯈ꯭ꯔꯕꯅꯦ ꯐꯤꯠꯕꯦꯛꯁꯨ ꯄꯤꯕꯗꯒꯤ ꯑꯩ ꯍꯧꯖꯤꯛ ꯐꯥꯎꯕꯁꯨ ꯃꯈꯣꯏꯒꯤ ꯄꯣꯠꯁꯦ ꯑꯣꯗꯔ ꯇꯧꯒꯦ ꯍꯥꯏꯅꯁꯨ ꯈꯟꯗ꯭ꯔꯦ ꯑꯗꯨꯒꯁꯨ ꯇꯧꯁꯨ ꯇꯧꯔꯔꯣꯏ ꯌꯦꯡꯁꯨ ꯌꯦꯡꯉꯔꯣꯏ ꯑꯗꯨꯅ ꯅꯈꯣꯏꯁꯨ ꯌꯥꯔꯒꯗꯤ ꯄꯣꯠꯁꯛꯁꯦ ꯌꯦꯡꯕ ꯃꯇꯝꯗ ꯆꯦꯛꯁꯤꯟꯅ ꯐꯖꯅ ꯌꯦꯡꯉꯣ ꯃꯃꯟ ꯇꯥꯡꯕꯅꯦ ꯑꯗꯨꯗꯣ ꯐꯖꯕꯅꯦ ꯍꯥꯏꯅ ꯑꯣꯗꯔ ꯄꯨꯡꯇꯧ ꯇꯧꯕꯤꯒꯅꯨ ꯍꯥꯏꯅ ꯑꯩꯗꯤ ꯍꯥꯏꯖꯅꯤꯡꯉꯦ